ꯍꯂꯣ ꯁꯤ ꯀꯦꯞ ꯁꯥꯔꯚꯤꯁ ꯎꯕꯦꯔꯒꯤ ꯑꯣꯏꯕꯤꯕ꯭ꯔ ꯑꯩꯈꯣꯏ ꯐꯦꯃꯤꯂꯤꯒꯤ ꯇ꯭ꯔꯤꯞ ꯑꯃ ꯆꯠꯀꯦ ꯇꯧꯕꯅꯦ ꯑꯗꯨ ꯑꯩꯈꯣꯏ ꯐꯦꯃꯤꯂꯤꯁꯤ ꯈꯔ ꯌꯥꯝꯃꯦ ꯃꯐꯝꯁꯨ ꯈꯔ ꯀꯣꯏꯕ ꯍꯥꯏꯗꯤ ꯑꯔꯥꯞꯄꯁꯨ ꯑꯅꯛꯄꯁꯨ ꯈꯔ ꯆꯠꯅꯤꯡꯕꯅꯦ ꯑꯗꯨ ꯒꯥꯔꯤ ꯑꯃꯗꯅ ꯀꯌꯥ ꯑꯣꯏꯒꯦ ꯒꯥꯔꯤ ꯑꯅꯤꯗꯅ ꯀꯌꯥ ꯑꯣꯏꯒꯦ ꯒꯥꯔꯤ ꯑꯃꯗꯅ ꯃꯤ ꯀꯌꯥꯃꯨꯛ ꯆꯠꯄ ꯌꯥꯒꯦ ꯑꯗꯨ ꯐꯖꯅ ꯈꯔ ꯍꯥꯏꯕꯤꯌꯨꯕ ꯑꯩꯈꯣꯏꯒꯤ ꯑꯣꯐꯔꯒ ꯂꯩꯔꯗꯤ ꯈꯔ ꯍꯥꯏꯕꯤꯌꯨ ꯈꯨꯗꯣꯡꯆꯥꯕ ꯂꯩꯔꯗꯤ ꯑꯩꯈꯣꯏ ꯐꯦꯃꯤꯂꯤꯁꯤ ꯈꯔ ꯌꯥꯝꯃꯦꯕ ꯃꯐꯝꯁꯤ ꯆꯠꯅꯤꯡꯉꯦ ꯌꯥꯝꯅ ꯑꯗꯨ ꯈꯔ ꯐꯖꯅ ꯍꯥꯏꯕꯤꯌꯣ ꯌꯥꯔꯗꯤ ꯑꯝꯇ ꯍꯥꯏꯕꯤꯔꯛꯎꯕ